ꯑꯩꯈꯣꯏ ꯀꯣꯠꯀꯤ ꯁꯨꯝꯃꯣꯟ ꯈꯔ ꯑꯦꯁ ꯄꯤꯒꯤ ꯊ꯭ꯔꯨꯗꯒꯤ ꯑꯗꯒꯤ ꯑꯦꯜ ꯑꯣꯒꯤ ꯊ꯭ꯔꯨꯗꯒꯤ ꯆꯦꯁꯦ ꯍꯌꯦꯡꯃꯛꯀꯤꯅꯤ ꯍꯥꯏꯗꯅ ꯆꯦ ꯃꯉꯥꯈꯛ ꯂꯥꯛꯈꯤ ꯂꯥꯛꯄꯗꯨꯗ ꯑꯩꯅ ꯁꯨꯃꯣꯟꯁꯦ ꯆꯠꯄ ꯃꯇꯝꯗ ꯉꯁꯤꯃꯛꯇꯤ ꯂꯣꯏꯗꯕ ꯌꯥꯗꯦ ꯍꯌꯦꯡꯗꯣ ꯔꯤꯄꯣꯠ ꯅꯨꯡꯕꯣꯠ ꯏꯈꯠꯂ ꯊꯤꯟꯗꯕꯗꯤ ꯌꯥꯗꯦ ꯑꯗꯨꯅ ꯃꯗꯨꯒꯤ ꯅꯨꯃꯤꯠꯇꯨꯗ ꯑꯩꯅ ꯑꯋꯥꯕ ꯑꯃꯈꯛꯇꯤ ꯊꯦꯡꯅꯈꯤ ꯀꯃꯥꯏ ꯊꯦꯡꯅꯈꯤꯒꯦ ꯍꯥꯏꯕ ꯃꯇꯝꯗ ꯑꯩꯈꯣꯏꯒꯤ ꯊꯧꯗꯣꯔꯛꯑꯦ ꯑꯩꯁꯦ ꯁ꯭ꯇꯦꯁꯟꯗꯒꯤ ꯒꯤꯔꯤꯁꯦ ꯑꯗꯣ ꯃꯔꯛꯁꯤꯗ ꯁꯨꯝꯃꯣꯟ ꯑꯃꯅꯤ ꯆꯠꯄ ꯍꯧꯔꯛ ꯀꯥꯟꯗ ꯃꯤꯁꯨ ꯃꯐꯝ ꯃꯐꯝꯁꯤꯡꯗꯨ ꯐꯥꯛ ꯐꯥꯛ ꯐꯥꯛ ꯐꯥꯛꯇ ꯂꯩꯅꯕꯅꯤꯅ ꯆꯠꯄ ꯃꯇꯝꯗꯁꯨ ꯈꯔ ꯐꯔꯛ ꯇꯥꯈꯤ ꯑꯗꯨꯒ ꯑꯃ ꯑꯅꯤ ꯂꯣꯏꯁꯤꯜꯂꯛꯄ ꯇꯥꯏꯃꯤꯡꯗ ꯑꯩ ꯒꯥꯔꯤ ꯇꯌꯥꯔꯁꯨ ꯄꯝꯆꯔ ꯍꯦꯛ ꯑꯣꯏꯊꯣꯛꯈꯤꯕ ꯂꯝꯕꯤꯗꯨꯗ ꯑꯗꯨ ꯍꯦꯛ ꯑꯣꯏꯊꯣꯛꯈꯤꯕꯗꯨꯗ ꯒꯥꯔꯤꯁꯨ ꯑꯃꯨꯛ ꯁꯦꯝꯕ ꯑꯗꯩ ꯋꯥꯛꯁꯣꯞ ꯇꯥꯟꯅ ꯑꯃꯨꯛ ꯏꯟꯕ ꯑꯗꯒꯤ ꯑꯗꯨꯃꯥꯏꯅ ꯇꯧꯔꯀꯥꯟꯗ ꯌꯥꯝ ꯋꯥꯅ ꯁꯦꯝꯃꯒ ꯂꯥꯛꯈꯤ ꯁꯦꯝꯃꯒ ꯂꯥꯛꯑꯒ ꯇꯥꯂꯛꯇꯨꯗ ꯑꯃꯨꯛ ꯀꯃꯥꯏꯅ ꯇꯧꯒꯦꯗ ꯈꯔ ꯑꯅꯤ ꯑꯍꯨꯝ ꯑꯍꯨꯝ ꯃꯔꯤ ꯁꯨꯖꯜꯂꯛꯄ ꯑꯗꯨꯋꯥꯏꯗꯨꯗ ꯑꯃꯨꯛꯁꯨ ꯀꯃꯥꯏꯅ ꯇꯧꯒꯦꯗ ꯊꯥꯎꯁꯤ ꯑꯃꯨꯛ ꯂꯣꯏꯊꯣꯛꯈꯤꯗꯅ ꯃꯅꯥꯛ ꯅꯛꯄꯗꯨꯗ ꯑꯣꯏꯜ ꯄꯝꯁꯨ ꯂꯩꯇꯦ ꯑꯗꯨꯗ ꯑꯩꯅ ꯑꯣꯏꯜ ꯄꯝ ꯇꯥꯟꯅ ꯏꯟꯅꯕ ꯑꯗꯨꯁꯨ ꯑꯗꯨꯝ ꯃꯇꯝꯁꯨ ꯑꯃꯨꯛ ꯃꯥꯡꯈꯤꯌꯦ ꯑꯗꯨ ꯅꯨꯃꯤꯠ ꯇꯨꯃꯗꯤ ꯑꯗꯨꯝ ꯅꯨꯃꯤꯗꯥꯡ ꯋꯥꯏꯔꯝ ꯇꯥꯈꯤꯗꯅ ꯀꯌꯥꯝ ꯋꯥꯅꯗꯤ ꯂꯣꯏꯁꯟꯈ꯭ꯔꯦ ꯑꯗꯨꯒ ꯑꯍꯤꯡꯗꯨꯗ ꯑꯩ ꯔꯤꯄꯣꯠ ꯏꯈꯠꯂ ꯅꯣꯉꯥꯟꯕꯒ ꯄꯨꯡ ꯅꯤꯄꯥꯟ ꯃꯥꯄꯟ ꯑꯗꯨꯋꯥꯏꯗ ꯉꯟꯅ ꯑꯣꯐꯤꯁ ꯑꯋꯥꯔꯗ ꯑꯩ ꯊꯤꯟꯗꯣꯛꯈꯤꯌꯦ ꯀꯌꯥꯝ ꯋꯥꯈꯤ